ꯑꯩꯅ ꯏꯔꯣꯏꯕ ꯍꯧꯗ꯭ꯔꯤꯉꯩ ꯃꯃꯥꯡꯗ ꯆꯔꯥꯡꯅꯕ ꯀꯌꯥ ꯑꯃ ꯂꯩꯕꯁꯤꯡ ꯑꯗꯨ ꯑꯩꯍꯥꯛꯅ ꯐꯖꯅ ꯑꯩꯍꯥꯛꯀꯤ ꯄꯨꯛꯅꯤꯡ ꯋꯥꯈꯜꯁꯤꯡ ꯑꯁꯤ ꯐꯥꯊꯖꯩ ꯑꯩꯍꯥꯛꯅ ꯃꯤ ꯄꯨꯟꯕ ꯃꯇꯝꯗ ꯁꯥꯎꯅꯤꯡꯕ ꯈꯣꯠꯅꯤꯡꯕ ꯀꯌꯥ ꯑꯗꯨ ꯑꯍꯥꯛꯅ ꯀꯟꯇ꯭ꯔꯣꯜ ꯇꯧꯏ ꯑꯩꯍꯥꯛꯅ ꯁꯤ ꯇꯧꯕ ꯌꯥꯗꯦ ꯁꯥꯎꯕ ꯌꯥꯗꯦ ꯍꯥꯏꯕ ꯀꯌꯥ ꯑꯃꯔꯣꯝ ꯑꯩꯍꯥꯛꯅ ꯑꯩꯍꯥꯛꯀꯤ ꯋꯥꯈꯜ ꯑꯃꯗꯤ ꯑꯩꯍꯥꯛꯀꯤ ꯄꯨꯛꯅꯤꯡꯗ ꯑꯩꯍꯥꯛꯅ ꯐꯥꯊꯖꯩ ꯃꯤꯅ ꯑꯩꯉꯣꯟꯗ ꯁꯥꯎꯅꯤꯡꯕ ꯎꯠꯂꯛꯄ ꯀꯌꯥ ꯑꯃ ꯂꯩꯕ ꯃꯌꯥꯝꯁꯤꯡ ꯑꯗꯣ ꯑꯩꯍꯥꯛꯅ ꯀꯟꯇ꯭ꯔꯣꯜ ꯇꯧꯒꯅꯨ ꯃꯤꯅ ꯐꯨꯅꯕ ꯍꯧꯔꯛꯑꯁꯨ ꯆꯩꯔꯛꯑꯁꯨ ꯅꯍꯥꯛꯁꯦ ꯐꯥꯊꯧ ꯁꯤ ꯇꯧꯒꯅꯨ ꯈꯣꯠꯀꯅꯨ ꯑꯃꯗꯤ ꯆꯔꯥꯡꯅꯕ ꯃꯌꯥꯝ ꯑꯗꯨꯗ ꯑꯩꯅ ꯍꯨꯃꯥꯡ ꯁꯧꯒꯠꯂꯛꯄ ꯀꯌꯥ ꯑꯃꯔꯣꯝ ꯂꯩꯕꯁꯤꯡ ꯑꯗꯨꯁꯨ ꯑꯩꯍꯥꯛꯅ ꯅꯥꯊꯩꯔꯒ ꯑꯩꯍꯥꯛꯄꯨ ꯏꯪꯅꯕ ꯃꯐꯝ ꯑꯃꯗ ꯑꯩꯍꯥꯛꯄꯨ ꯉꯥꯏꯍꯥꯛꯇꯪ ꯄꯣꯊꯥꯕ ꯔꯦꯁ ꯑꯣꯏꯅ ꯑꯩꯍꯥꯛꯅ ꯇꯧꯖꯩ ꯑꯗꯨꯒ ꯑꯩꯍꯥꯛꯅ ꯏꯔꯣꯏꯕ ꯑꯁꯤ ꯍꯩꯇ꯭ꯔꯕꯁꯨ ꯑꯩꯍꯥꯛꯅ ꯍꯩꯅꯕꯒꯤꯗꯃꯛꯇ ꯑꯩꯍꯥꯛꯅ ꯍꯣꯠꯅꯖꯩ ꯑꯩꯍꯥꯛꯅ ꯃꯁꯤ ꯑꯩ ꯍꯩꯇꯕ ꯌꯥꯗꯦ ꯑꯩ ꯇꯧꯗꯕ ꯌꯥꯗꯦ ꯍꯥꯏꯅ ꯑꯩ ꯈꯟꯖꯩ ꯑꯩꯍꯥꯛ ꯃꯤꯅ ꯉꯝꯕꯁꯨ ꯌꯥꯗꯦ ꯑꯩꯍꯥꯛꯅ ꯁꯤ ꯇꯧꯒꯅꯤ ꯍꯥꯏꯕ ꯊꯕꯛ ꯑꯗꯨ ꯑꯩꯍꯥꯛꯅ ꯇꯧꯗ꯭ꯔꯤꯐꯥꯎꯁꯨ ꯇꯣꯛꯇꯦ ꯍꯥꯏꯕꯗꯤ ꯃꯤꯅ ꯀꯔꯤꯒꯨꯝꯕ ꯊꯕꯛ ꯑꯃ ꯇꯧꯕ ꯃꯇꯝꯗ ꯑꯩꯅ ꯑꯗꯨꯗꯒꯤ ꯍꯦꯟꯅ ꯇꯧꯕ ꯉꯝꯅꯅꯉꯥꯏꯒꯤ ꯊꯕꯛ ꯑꯗꯨ ꯎꯠꯂꯤ